ꯑꯩꯒꯤ ꯑꯄꯥꯝꯕ ꯄꯥꯟꯗꯝꯗꯤ ꯍꯥꯏꯗꯤ ꯐꯤ ꯁꯥꯕ ꯑꯗꯨꯗꯒꯤ ꯑꯩꯈꯣꯏꯅ ꯍꯧꯖꯤꯛ ꯀꯦꯝꯗ ꯂꯥꯟ ꯆꯦꯟꯂꯒ ꯂꯩꯔꯕꯅꯤꯅ ꯃꯈꯣꯏꯅ ꯐꯛ ꯀꯧꯅꯥꯅ ꯁꯥꯕ ꯕꯦꯛ ꯑꯣꯏꯔꯕꯁꯨ ꯑꯗꯒꯤꯗꯤ ꯀꯧꯅꯥꯅ ꯁꯥꯔꯤꯕ ꯕꯦꯛꯇꯨꯗ ꯑꯃꯨꯛꯀꯥ ꯑꯃꯨꯛ ꯑꯩꯈꯣꯏꯅ ꯈꯨꯠꯅ ꯂꯩ ꯃꯈꯜ ꯃꯈꯜꯒꯤ ꯂꯩ ꯂꯣꯟꯁꯤꯟꯖꯔꯒ ꯍꯥꯏꯗꯤ ꯑꯩꯈꯣꯏ ꯃꯌꯥꯝꯗꯣ ꯄꯨꯂꯞ ꯄꯨꯟꯁꯤꯟꯂꯒ ꯄꯨꯟꯁꯤꯟꯂꯒ ꯑꯩꯈꯣꯏ ꯃꯣꯏꯟ ꯄꯤꯔꯝꯕ ꯇꯝꯕꯤꯔꯝꯕ ꯁꯤꯡ ꯑꯗꯣ ꯑꯩꯈꯣꯏꯅ ꯑꯃꯨꯛꯀ ꯍꯦꯟꯅ ꯍꯩꯅꯕ ꯍꯥꯏꯗꯤ ꯄꯩꯁꯥꯗ ꯑꯣꯟꯊꯣꯛꯄ ꯌꯥꯅꯕ ꯑꯩꯈꯣꯏꯅ ꯄꯣꯠ ꯑꯗꯨ ꯌꯣꯟꯂꯒ ꯃꯤꯅ ꯄꯥꯝꯅꯕꯒꯤ ꯃꯑꯣꯡꯗ ꯑꯩꯈꯣꯏꯅ ꯍꯥꯏꯗꯤ ꯌꯥꯝꯅ ꯀꯟꯅ ꯍꯣꯠꯅꯩ ꯍꯥꯏꯗꯤ ꯍꯥꯟꯅꯗꯤ ꯌꯨꯝꯗ ꯂꯩꯔꯤꯉꯩꯗꯗꯤ ꯏꯪꯈꯣꯜ ꯁꯨꯔꯒ ꯐꯤ ꯁꯨꯔꯒ ꯐꯤ ꯁꯥꯔꯒ ꯀꯩꯗꯧꯔꯒ ꯃꯌꯥꯝ ꯇꯧꯔꯝꯃꯤ ꯍꯧꯖꯤꯛꯇꯤ ꯂꯥꯟ ꯇꯧꯔꯕꯅꯤꯅ ꯀꯦꯝꯗ ꯑꯩꯈꯣꯏ ꯃꯌꯥꯝ ꯃꯌꯥꯝ ꯄꯨꯟꯁꯤꯟꯂꯒ ꯗꯨꯛꯇꯕꯨ ꯁꯥꯔꯁꯨ ꯀꯦꯟꯗꯜꯗꯕꯨ ꯁꯥꯔꯕꯁꯨ ꯑꯗꯨꯗꯒꯤ ꯑꯩꯈꯣꯏꯅ ꯍꯧꯖꯤꯛꯇꯤ ꯍꯥꯟꯅ ꯍꯩꯔꯝꯗꯕ ꯃꯌꯥꯝ ꯍꯩꯔꯦ ꯀꯧꯅꯒꯤ ꯕꯦꯛ ꯁꯥꯕ ꯍꯩꯔꯦ ꯑꯗꯒꯤꯗꯤ ꯕꯦꯛ ꯑꯁꯥꯕꯗꯨꯒꯤ ꯃꯊꯛꯇ ꯑꯩꯈꯣꯏꯅ ꯑꯃꯨꯛ ꯇꯣꯡꯉꯥꯟꯕ ꯂꯩ ꯃꯈꯜ ꯃꯊꯦꯜꯒꯤ ꯂꯩ ꯑꯩꯈꯣꯏꯅ ꯂꯣꯟꯁꯤꯟꯖꯕ ꯍꯩꯔꯦ ꯑꯗꯒꯤ ꯂꯥꯏꯐꯗꯤꯒꯨꯝꯕ ꯂꯣꯟꯂꯒ ꯑꯩꯈꯣꯏ ꯌꯥꯝ ꯇꯧꯔꯦ ꯌꯥꯝ ꯍꯩꯔꯦ ꯑꯗꯨꯅ ꯑꯩꯈꯣꯏꯅ ꯉꯥꯏꯍꯥꯛ ꯁꯪꯕ ꯃꯇꯝꯗ ꯍꯥꯏꯔꯤꯕ ꯊꯕꯛꯁꯤꯡ ꯑꯁꯤꯗ ꯑꯩꯈꯣꯏꯅ ꯃꯥꯏ ꯑꯣꯟꯁꯤꯟꯂꯒ ꯍꯥꯏꯗꯤ ꯇꯧꯗꯕ ꯌꯥꯗꯦ ꯏꯆꯥ ꯂꯥꯏꯔꯤꯛ ꯂꯥꯏꯁꯨ ꯇꯝꯕ ꯑꯗꯒꯤ ꯃꯈꯣꯏꯅ ꯆꯥꯅꯤꯡꯕ ꯑꯆꯥꯄꯣꯠ ꯃꯛꯇ ꯍꯥꯏꯔꯛꯑꯒꯁꯨ ꯍꯥꯏꯗꯅ ꯑꯩꯈꯣꯏ ꯁꯣꯝꯂꯣꯝꯗ ꯌꯥꯝꯅ ꯀꯟꯅ ꯍꯣꯠꯅꯔꯒ ꯍꯥꯏꯗꯤ ꯃꯥꯏ ꯑꯣꯟꯁꯤꯟꯂꯒ ꯇꯧꯔꯤꯕ ꯊꯕꯛꯇꯣ ꯑꯩꯅ ꯍꯦꯟꯅ ꯍꯩꯍꯧꯅꯕꯒꯤ ꯌꯥꯝꯅ ꯀꯟꯅ ꯍꯣꯠꯅꯩ